ꯇꯥꯡ ꯑꯍꯨꯝ ꯊꯥ ꯑꯍꯨꯝ ꯏꯪ ꯁꯣꯛ ꯂꯤꯁꯤꯡ ꯑꯅꯤ ꯃꯔꯤ ꯇꯥꯡ ꯃꯉꯥ ꯊꯥ ꯑꯅꯤ ꯏꯪ ꯁꯣꯛ ꯂꯤꯁꯤꯡ ꯑꯅꯤ ꯇꯔꯥ ꯇꯔꯦꯠ ꯇꯥꯡ ꯑꯅꯤ ꯊꯥ ꯑꯃ ꯏꯪ ꯁꯣꯛ ꯂꯤꯁꯤꯡ ꯑꯅꯤ ꯃꯉꯥ ꯇꯥꯡ ꯃꯔꯤ ꯊꯥ ꯑꯅꯤ ꯏꯪ ꯁꯣꯛ ꯂꯤꯁꯤꯡ ꯑꯅꯤ ꯇꯔꯨꯛ ꯇꯥꯡ ꯑꯅꯤ ꯊꯥ ꯃꯉꯥ ꯏꯪ ꯁꯣꯛ ꯂꯤꯁꯤꯡ ꯑꯅꯤ ꯃꯥꯄꯟ